ꯉꯁꯤꯒꯤ ꯃꯥꯂꯦꯝ ꯑꯁꯤꯗ ꯃꯅꯤꯄꯨꯔꯤ ꯂꯣꯟ ꯉꯥꯡꯂꯤꯕꯁꯤꯡ ꯑꯁꯤꯅ ꯈꯨꯗꯣꯡ ꯆꯥꯗꯕ ꯀꯌꯥ ꯑꯃ ꯃꯥꯏꯌꯣꯛꯅꯔꯦ ꯃꯅꯤꯄꯨꯔꯤ ꯅꯠꯇꯕ ꯑꯇꯣꯞꯄ ꯂꯝꯗ ꯆꯠꯈ꯭ꯔꯒꯗꯤ ꯑꯩꯈꯣꯏꯅ ꯉꯥꯡꯂꯤꯕ ꯃꯅꯤꯄꯨꯔꯤ ꯂꯣꯟ ꯑꯁꯦ ꯈꯪꯕꯤꯕ ꯃꯤ ꯌꯥꯝꯅ ꯌꯥꯝꯗꯦ ꯈꯔ ꯈꯪꯂꯕꯁꯨ ꯈꯔ ꯈꯖꯤꯛ ꯈꯛꯇꯅꯤ ꯅꯍꯥꯁꯤꯡ ꯅꯠꯇꯕ ꯑꯇꯣꯞꯄ ꯂꯣꯟ ꯈꯪꯖꯗꯕ ꯈꯔ ꯑꯍꯟ ꯑꯣꯏꯕꯁꯤꯡꯅꯗꯤ ꯃꯈꯣꯏꯗ ꯈꯨꯗꯣꯡ ꯆꯥꯗꯕ ꯀꯌꯥ ꯑꯃ ꯃꯥꯏꯌꯣꯛꯅꯩ ꯃꯈꯣꯏꯅ ꯋꯥ ꯑꯃ ꯍꯥꯏꯅꯤꯡꯂꯒꯁꯨ ꯃꯈꯣꯏꯅ ꯀꯔꯤꯒꯨꯝꯕ ꯑꯃ ꯈꯪꯅꯤꯡꯂꯒꯁꯨ ꯃꯅꯤꯄꯨꯔꯤ ꯂꯣꯟꯗꯣ ꯑꯇꯣꯞꯄ ꯂꯝꯒꯤ ꯃꯤꯁꯤꯡꯅ ꯈꯪꯕꯤꯗꯕꯅꯤꯅ ꯃꯈꯣꯏꯗ ꯈꯨꯗꯣꯡ ꯆꯥꯗꯕ ꯌꯥꯝꯅ ꯊꯦꯡꯅꯩ ꯃꯅꯤꯄꯨꯔꯤ ꯑꯣꯏꯖꯔꯒꯁꯨ ꯈꯔ ꯃꯅꯨꯡ ꯆꯪꯁꯟꯕ ꯆꯤꯡꯅꯨꯡ ꯃꯥꯅꯨꯡꯗꯗꯤ ꯃꯅꯤꯄꯨꯔꯤ ꯂꯣꯟꯁꯦ ꯈꯪꯗꯕ ꯃꯤꯁꯨ ꯂꯩ ꯃꯗꯨꯅ ꯃꯅꯤꯄꯨꯔꯤ ꯃꯁꯦꯟ ꯑꯩꯈꯣꯏꯗ ꯐꯥꯎꯕ ꯄꯥꯎ ꯐꯥꯎꯅꯕꯒꯤ ꯈꯨꯗꯣꯡ ꯆꯥꯗꯕ ꯌꯥꯝꯅ ꯂꯩ